ꯎꯝ ꯍꯜꯂꯣ ꯑꯧ ꯍꯣꯏ ꯍꯣꯏ ꯃꯥꯟꯅꯦ ꯑꯥ ꯑꯥ ꯍꯣꯏ ꯑꯣ ꯅꯪ ꯂꯤꯂꯤ ꯕꯨꯡꯒꯤ ꯃꯐꯝꯁꯦ ꯆꯠꯂꯒ ꯌꯦꯡꯒꯦ ꯍꯥꯏꯕ꯭ꯔꯣ ꯑꯥ ꯎꯈ꯭ꯔꯨꯜꯗꯀꯣ ꯑꯥ ꯍꯣꯏ ꯍꯣꯏ ꯑꯗꯨ ꯅꯪ ꯀꯩꯗꯧꯉꯩ ꯂꯥꯛꯂꯒ ꯌꯦꯡꯒꯦ ꯍꯥꯏꯕ꯭ꯔꯥ ꯑꯗꯨ ꯑꯥ ꯍꯣꯏ ꯍꯣꯏ ꯅꯪꯕꯨ ꯑꯗꯨꯝ ꯒꯥꯏꯠ ꯇꯧꯕꯤꯌꯣ ꯍꯥꯏꯕ꯭ꯔꯣ ꯑꯣ ꯍꯣꯏ ꯍꯣꯏ ꯌꯥꯏ ꯍꯣꯇꯦꯜꯒꯨꯝꯕꯗꯤ ꯑꯗꯨꯝ ꯑꯩꯈꯣꯏꯅ ꯑꯦꯔꯦꯟꯖ ꯂꯣꯏꯅꯃꯛ ꯇꯧꯕꯤꯒꯅꯤ ꯑꯗꯨ ꯅꯣꯏꯅ ꯈꯔ ꯄꯦꯗꯤ ꯇꯧꯕ ꯇꯥꯕꯀꯣ ꯑꯇꯩꯗꯤ ꯑꯩꯈꯣꯏꯅ ꯑꯗꯨꯝ ꯇꯧꯕꯤꯅꯦꯕ ꯑꯥ ꯑꯗꯣ ꯑꯥ ꯂꯩꯗꯨ ꯕ꯭ꯂꯨꯝ ꯇꯧꯕꯒꯤ ꯃꯇꯝꯗꯨꯗꯤ ꯍꯧꯖꯤꯛꯇꯤ ꯑꯣꯏꯒꯗꯧꯕ ꯃꯥꯟꯗꯦꯕ ꯑꯗꯨ ꯅꯪ ꯈꯔ ꯍꯞꯇꯥ ꯑꯅꯤ ꯑꯍꯨꯝ ꯂꯩꯔꯒ ꯑꯗꯨꯝ ꯂꯥꯛꯂꯗꯤ ꯌꯥꯒꯗꯧꯕ ꯃꯥꯜꯂꯦ ꯑꯥ ꯎꯈ꯭ꯔꯨꯜꯗꯣ ꯌꯥꯝ ꯂꯥꯞꯇꯦꯗ ꯑꯗꯨꯝ ꯑꯦꯔꯥꯎꯟ ꯋꯥꯟ ꯑꯋꯥꯔꯒꯨꯝꯕ ꯆꯠꯂꯗꯤ ꯑꯗꯨꯝ ꯌꯥꯕꯅꯦ ꯑꯗꯨ ꯇ꯭ꯔꯥꯐꯤꯛ ꯖꯥꯝꯒꯨꯝꯕꯁꯦ ꯑꯗꯨ ꯃꯇꯝꯗꯗꯤ ꯈꯔ ꯂꯩꯒꯗꯧꯕ ꯃꯥꯜꯂꯦꯕꯀꯣ ꯃꯤꯁꯦ ꯌꯥꯝ ꯆꯠꯅꯕꯅꯤꯅ ꯑꯗꯨꯒꯤꯗꯣ ꯑꯗꯨ ꯈꯪꯗꯦꯅꯦ ꯀꯔꯝ ꯇꯧꯒꯦꯔꯥ ꯅꯪ ꯁꯨꯝ ꯌꯥꯔꯗꯤ ꯑꯗꯨꯝ ꯅꯪ ꯅꯪ ꯍꯣꯏ ꯑꯗꯨꯝ ꯑꯩꯈꯣꯏꯅ ꯂꯣꯏꯅꯃꯛ ꯑꯦꯔꯦꯟꯖ ꯇꯧꯕꯤꯒꯅꯤꯗ ꯅꯪꯅ ꯌꯦꯡꯒꯦ ꯍꯥꯏꯔꯗꯤꯀꯣ

ꯂꯣꯏꯅꯃꯛ ꯑꯗꯨꯝ ꯅꯪꯒꯤ ꯐꯨꯔꯤꯠꯀꯨꯝꯕ ꯑꯗꯨꯝ ꯄꯣꯔꯛꯑꯁꯨ ꯑꯩꯈꯣꯏꯅ ꯂꯣꯏꯅꯃꯛ ꯑꯦꯔꯦꯟꯖꯇꯤ ꯂꯣꯏꯅꯃꯛ ꯇꯧꯒꯅꯦꯕꯀꯣ ꯍꯣꯇꯦꯜꯗꯨꯁꯨ ꯑꯗꯨꯒ ꯑꯩꯈꯣꯏꯅ ꯑꯗꯨꯝ ꯅꯪꯕꯨ ꯒꯥꯏꯠ ꯇꯧꯔꯒ ꯃꯐꯝꯗꯨ ꯃꯈꯣꯏꯒꯤ ꯂꯩꯒꯤꯗꯨ ꯂꯥꯛꯄ ꯃꯇꯝꯗ ꯑꯩꯈꯣꯏꯅ ꯑꯗꯨꯝ ꯂꯣꯏꯅꯃꯛ ꯍꯥꯏꯕꯤꯒꯗꯣꯏꯅꯦꯕꯀꯣ ꯅꯈꯣꯏꯕꯨ ꯀꯔꯤ ꯀꯔꯝꯃꯥꯏꯅꯔ ꯀꯔꯤꯒꯤ ꯀꯔꯤꯒꯤ ꯂꯤꯂꯤꯕꯨ ꯍꯥꯕꯁꯤꯡꯗꯣꯀꯣ ꯎꯝ ꯍꯣꯏ ꯍꯣꯏ ꯑꯗꯨ ꯅꯪ ꯑꯗꯨꯝ ꯑꯥ ꯅꯣꯡꯒꯨꯝꯕ ꯍꯣꯏꯅꯦ ꯑꯗꯨꯝ ꯆꯨꯏꯌꯦꯅꯦ ꯑꯗꯨ ꯃꯐꯝꯗꯤ ꯍꯣꯏ ꯌꯥꯝ ꯏꯪꯉꯦ ꯅꯣꯡꯒꯨꯝꯕ ꯆꯨꯕꯅꯤꯅ ꯈꯔ ꯀꯪꯗ꯭ꯔꯤ ꯍꯥꯏꯕꯒꯨꯝ ꯃꯈꯣꯏꯒꯤ ꯇꯥꯏꯞꯅꯤꯅꯀꯣ ꯏꯪꯗꯤ ꯏꯪꯕꯀꯣ ꯑꯗꯨꯒꯨꯝꯕꯁꯦ ꯃꯐꯝꯁꯦ ꯑꯥ ꯑꯗꯨ ꯅꯪꯅ ꯑꯗꯨꯝ ꯂꯥꯛꯀꯦ ꯍꯥꯏꯕ ꯃꯇꯝꯗꯗꯨꯝ ꯀꯣꯜ ꯇꯧꯕꯤꯔꯛꯑꯣ ꯍꯣꯏ ꯑꯩꯅ ꯂꯣꯏꯅꯃꯛ ꯑꯗꯨꯝ ꯄ꯭ꯔꯤꯄꯦꯌꯔ ꯇꯧꯔꯒ ꯊꯝꯕꯤꯅꯤꯗ ꯍꯣꯏ ꯍꯣꯏ ꯎꯝ ꯍꯣꯏ ꯍꯣꯏ ꯑꯗꯨꯗꯤ ꯐꯖꯅ ꯂꯩꯔꯣꯀꯣ ꯅꯈꯣꯏꯁꯨ ꯎꯝ